ꯃꯍꯧꯁꯥꯒꯤ ꯑꯍꯟꯁꯤꯡꯒꯤ ꯄꯥꯎꯔꯧ ꯑꯃꯇꯪ ꯊꯝꯖꯒꯦ ꯂꯨ ꯀꯣꯛ ꯀꯨꯝꯗ ꯂꯦꯟ ꯇꯥꯏ ꯍꯥꯏꯕꯗꯤ ꯃꯤꯗꯨꯅ ꯗꯥꯎ ꯌꯥꯗ꯭ꯔꯤꯉꯩꯗ ꯃꯉꯣꯟꯗ ꯗꯁꯥ ꯑꯃꯨꯛꯀ ꯇꯥꯁꯤꯜꯂꯛꯄꯗꯨꯕꯨ ꯂꯨ ꯀꯣꯛꯄ ꯀꯨꯝꯗ ꯂꯦꯟ ꯇꯥꯏ ꯍꯥꯏꯅ ꯊꯥꯏꯅꯒꯤ ꯑꯍꯟꯁꯤꯡꯅ ꯍꯥꯏꯅꯔꯝꯃꯤ

ꯑꯗꯨꯒ

ꯅꯨꯡꯁꯤꯠ ꯁꯤꯠꯇꯅ ꯎꯅꯥ ꯂꯦꯡꯕ ꯍꯥꯏꯕꯁꯦ ꯅꯤꯄꯥꯗꯨꯅ ꯊꯕꯛ ꯈꯔ ꯇꯧꯔꯨꯗꯅ ꯃꯥꯒꯤ ꯃꯔꯝꯗ ꯋꯥ ꯑꯃꯇ ꯉꯥꯡꯅꯔꯣꯏꯑꯅ ꯍꯥꯏꯅꯔꯝꯃꯤ ꯑꯗꯨꯒ ꯏꯔꯨ ꯖꯅꯤꯡꯕꯒ ꯊꯣꯡꯒ꯭ꯔꯥ ꯇꯦꯛꯄꯒ ꯃꯥꯟꯅꯔꯦ ꯍꯥꯏꯕꯗꯤ ꯃꯥꯅ ꯇꯧꯅꯤꯡꯏꯕ ꯊꯕꯛꯇꯨꯒ ꯃꯤ ꯑꯃꯅ ꯇꯧꯊꯣꯛꯔꯛꯏ ꯊꯕꯛꯇꯨꯒ ꯑꯅꯤꯗꯣ ꯆꯥꯟꯅꯕꯗꯒꯤ ꯏꯁ ꯃꯥꯏꯁꯦ ꯏꯔꯨꯖꯕꯒ ꯊꯣꯡꯒ꯭ꯔꯥ ꯇꯦꯛꯄꯒ ꯃꯥꯟꯅꯔꯦ ꯍꯥꯏꯅ ꯍꯥꯏ